ꯑꯩꯈꯣꯏꯒꯤ ꯁꯃꯥꯖꯇ ꯍꯧꯖꯤꯛ ꯍꯧꯖꯤꯛ ꯑꯩꯈꯣꯏꯒꯤ ꯅꯨꯄꯤꯁꯤꯡꯅ ꯇꯧꯔꯛꯂꯤꯕ ꯍꯥꯏꯔꯒꯗꯤ ꯑꯩꯈꯣꯏꯅ ꯃꯣꯏꯅ ꯍꯣꯡꯂꯛꯂꯤꯕ ꯅꯨꯄꯤꯁꯤꯡꯒꯤ ꯊꯧꯗꯥꯡ ꯌꯥꯝꯅ ꯌꯥꯝꯅ ꯍꯥꯏ ꯑꯣꯏꯕ ꯄ꯭ꯔꯣꯐꯥꯏꯜ ꯑꯩꯈꯣꯏ ꯅꯨꯄꯤꯁꯤꯡꯅ ꯅꯈꯣꯏ ꯍꯧꯖꯤꯛ ꯐꯪꯗꯨꯅ ꯂꯩ ꯏꯁꯝ ꯁꯝꯅ ꯑꯩꯈꯣꯏꯒꯤ ꯈꯨꯡꯒꯪ ꯑꯩꯈꯣꯏꯒꯤ ꯏꯟꯗꯤꯌꯥꯗ ꯑꯃꯁꯨꯡ ꯑꯩꯒꯤ ꯁ꯭ꯇꯦꯠ ꯑꯃꯁꯨꯡ ꯑꯩꯒꯤ ꯍꯨꯡꯒꯪꯗꯁꯨ ꯑꯩꯈꯣꯏ ꯅꯨꯄꯤꯁꯤꯡꯅ ꯅꯨꯄꯤꯒꯤ ꯑꯣꯏꯕ ꯄꯥꯔꯇꯤꯁꯤꯄꯦꯁꯟ ꯅꯨꯄꯤꯁꯤꯡꯅ ꯍꯣꯡꯂꯛꯂꯤꯕ ꯑꯗꯨꯒꯨꯝꯕ ꯑꯩꯈꯣꯏꯒꯤ ꯗꯤꯕ꯭ꯂꯞꯃꯦꯟ ꯑꯁꯤ ꯑꯩꯈꯣꯏꯅ ꯏꯁꯝ ꯁꯝꯅ ꯍꯥꯏꯔꯕꯗ ꯑꯩꯈꯣꯏꯒꯤ ꯅꯨꯄꯤ ꯂꯛꯇꯒꯤ ꯑꯩꯈꯣꯏꯒꯤ ꯏꯟꯗꯤꯌꯥꯒꯤ ꯑꯣꯏꯅ ꯑꯩꯈꯣꯏꯒꯤ ꯄ꯭ꯔꯁꯤꯗꯦꯟ ꯑꯣꯏꯔꯤ ꯍꯧꯖꯤꯛꯁꯨ ꯑꯩꯈꯣꯏ ꯍꯧꯖꯤꯛ ꯍꯧꯖꯤꯛ ꯃꯔꯦꯟ ꯄ꯭ꯔꯁꯤꯗꯦꯟ ꯑꯣꯐ ꯏꯟꯗꯤꯌꯥꯁꯤ ꯑꯩꯈꯣꯏ ꯅꯨꯄꯤꯅꯤ ꯑꯃꯁꯨꯡ ꯑꯩꯈꯣꯏꯒꯤ ꯌꯥꯝꯂꯕ ꯏꯟꯗꯤꯌꯥꯒꯤ ꯑꯗꯨꯒꯨꯝꯕ ꯋꯥꯡꯂꯕ ꯑꯩꯈꯣꯏꯒꯤ ꯗꯤꯄꯥꯔꯃꯦꯟ ꯀꯌꯥꯗ ꯑꯃꯁꯨꯡ ꯑꯩꯈꯣꯏꯒꯤ ꯃꯤꯅꯤꯁꯇ꯭ꯔꯤꯒꯤ ꯊꯥꯛꯇ ꯑꯗꯨ ꯑꯩꯈꯣꯏꯒꯤ ꯑꯦꯂꯦꯛꯁꯟ ꯊꯦꯡꯅꯕꯗꯁꯨ ꯑꯩꯈꯣꯏ ꯅꯨꯄꯤꯁꯤꯡꯁꯦ ꯑꯗꯨꯝ ꯃꯣꯏꯁꯨ ꯄꯥꯔꯇꯤꯁꯤꯄꯦꯁꯟ ꯇꯧꯔꯤ ꯄꯥꯔꯇꯤꯁꯤꯄꯦꯁꯟ ꯇꯧꯕ ꯃꯣꯏ ꯑꯃꯁꯨꯡ ꯃꯣꯏꯒꯤ ꯊꯥꯛꯁꯤ ꯌꯥꯝꯅ ꯋꯥꯡꯅ ꯑꯩꯈꯣꯏꯅ ꯑꯗꯨꯝ ꯎꯔꯤ ꯂꯥꯛꯀꯗꯧꯕ ꯑꯩꯈꯣꯏꯒꯤ ꯇꯨꯡꯒꯤ ꯖꯦꯅꯔꯦꯁꯟꯗ ꯑꯃꯁꯨꯡ ꯑꯩꯈꯣꯏ ꯈꯨꯡꯒꯪꯗ ꯂꯩꯔꯤꯕ ꯅꯨꯄꯤꯁꯤꯡꯁꯤꯗꯁꯨ ꯑꯩꯈꯣꯏꯅ ꯇꯧꯍꯟꯅꯤꯡꯕꯗꯤ ꯑꯩꯈꯣꯏꯅ ꯃꯇꯝ ꯌꯥꯔꯤꯈꯩ ꯑꯩꯈꯣꯏꯒꯤ ꯂꯥꯏꯔꯤꯛ ꯂꯥꯏꯁꯨ ꯑꯩꯈꯣꯏꯅ ꯃꯇꯝ ꯃꯥꯡꯍꯟꯗꯕ ꯑꯩꯈꯣꯏꯅ ꯍꯣꯠꯅꯕꯁꯤ ꯑꯩꯈꯣꯏꯅ ꯂꯦꯞꯄ ꯌꯥꯗꯦ ꯑꯦꯅꯤ ꯇ꯭ꯔꯦꯠ ꯑꯦꯅꯤ ꯑꯩꯈꯣꯏ ꯁꯤꯟꯐꯝ ꯊꯕꯛ ꯈꯨꯗꯤꯡꯃꯛ ꯑꯩꯈꯣꯏ ꯏꯀꯥꯏ ꯈꯨꯝꯅꯕ ꯎꯠꯀꯗꯕꯅꯤ ꯑꯦꯅꯤ ꯖꯣꯞꯇ ꯑꯩꯈꯣꯏꯅ ꯑꯩꯒꯤ ꯊꯋꯥꯏ ꯌꯥꯎꯒꯗꯕꯅꯤ ꯑꯩ ꯑꯩꯒꯤ ꯅꯣꯂꯦꯖ ꯒꯦꯟ ꯇꯧꯍꯟꯒꯗꯝ ꯅꯣꯂꯦꯖ ꯁꯤꯌꯥꯔꯤꯡ ꯄꯤꯒꯗꯕꯅꯤ ꯁꯥꯃꯥꯖꯇ ꯑꯩꯈꯣꯏꯒꯤ ꯅꯨꯄꯤꯁꯤꯡꯁꯤ ꯌꯥꯝꯅ ꯋꯥꯡꯕ ꯔꯣꯜ ꯑꯃ ꯂꯥꯛꯑꯦ ꯍꯧꯖꯤꯛ ꯑꯩꯑꯣꯟꯕ ꯂꯥꯏ ꯅꯨꯄꯤꯁꯤꯡ ꯌꯥꯎꯗ꯭ꯔꯒꯗꯤ ꯑꯩꯈꯣꯏ ꯑꯦꯅꯤ ꯊꯕꯛ ꯈꯨꯗꯤꯡꯃꯛꯇ ꯑꯩꯈꯣꯏ ꯁꯛꯁꯦꯁ ꯑꯣꯏꯕꯒꯤ ꯑꯩꯈꯣꯏ ꯆꯥꯡꯁꯤ ꯌꯥꯝ ꯅꯦꯝꯃꯤ ꯏꯁꯝ ꯁꯝꯅ ꯍꯥꯏꯔꯕꯗ ꯑꯩꯈꯣꯏ ꯅꯨꯄꯤꯅ ꯑꯩꯈꯣꯏꯒꯤ ꯏꯃꯨꯡ ꯃꯅꯨꯡꯗ ꯃꯥꯅ ꯃꯦꯅꯦꯖꯃꯦꯟ ꯇꯧꯕꯤ ꯑꯩꯈꯣꯏꯒꯤ ꯆꯥꯛ ꯊꯣꯡꯕ ꯑꯃꯁꯨꯡ ꯌꯨꯝ ꯀꯩ ꯌꯦꯡꯁꯤꯟꯕꯗꯁꯨ ꯑꯩꯈꯣꯏ ꯃꯣꯏꯕꯨ ꯅꯣꯂꯦꯖ ꯂꯩꯕꯒꯤ ꯃꯇꯨꯡ ꯏꯟꯅ ꯃꯈꯣꯏꯅ ꯑꯩꯈꯣꯏꯒꯤ ꯍꯣꯝ ꯑꯩꯈꯣꯏꯒꯤ ꯌꯨꯝꯒꯤ ꯁꯣꯁꯥꯏꯇꯤꯒꯤ ꯑꯣꯏꯒꯦꯔ ꯑꯩꯈꯣꯏ ꯂꯩꯀꯥꯏꯒꯤ ꯑꯩꯈꯣꯏꯒꯤ ꯈꯨꯡꯒꯪꯗ ꯑꯣꯏꯒꯦꯔ ꯆꯥꯎꯈꯠꯄꯗ ꯃꯣꯏꯒꯤ ꯔꯣꯜ ꯌꯥꯝ ꯌꯥꯎꯏ ꯏꯁꯝ ꯁꯝꯅ ꯍꯥꯏꯔꯕꯗ ꯃꯣꯏ ꯍꯧꯖꯤꯛ ꯅꯨꯄꯤꯁꯤꯡꯒꯤ ꯑꯣꯏꯕ ꯗꯤꯕ꯭ꯂꯞꯃꯦꯟ ꯑꯗꯨꯒꯨꯝꯕ ꯁꯦꯠꯇ꯭ꯔ ꯑꯩꯈꯣꯏ ꯂꯩꯔꯤ ꯍꯧꯖꯤꯛ ꯑꯩꯈꯣꯏ ꯏꯁꯝ ꯁꯝꯅ ꯁꯦꯂꯦꯞ ꯒ꯭ꯔꯨꯞꯀꯨꯝꯕ ꯑꯩꯈꯣꯏꯒꯤ ꯅꯨꯄꯤꯒꯤ ꯅꯨꯄꯤꯁꯤꯡꯒꯤ ꯒ꯭ꯔꯨꯞ ꯑꯣꯏꯕ ꯐꯝꯃꯒ ꯑꯩꯈꯣꯏꯒꯤ ꯐꯩꯅꯥꯟꯁ꯭ꯌꯦꯜ ꯑꯩꯈꯣꯏꯒꯤ ꯏꯟꯗꯤꯄꯦꯟꯗꯦꯟ ꯑꯣꯏꯕ ꯌꯥꯕ ꯐꯦꯃꯤꯂꯤ ꯁꯞꯄꯣꯔꯠ ꯇꯧꯕ ꯌꯥꯕ ꯑꯩ ꯃꯥꯒꯤ ꯐꯦꯃꯤꯂꯤꯗ ꯁꯞꯄꯣꯔꯠ ꯔꯣꯜ ꯂꯧꯕ ꯌꯥꯕ ꯑꯗꯨꯒꯨꯝꯕ ꯃꯣꯏ ꯅꯣꯂꯦꯖꯁꯨ ꯄꯨꯊꯣꯛꯑꯒ ꯃꯣꯏꯅ ꯅꯨꯄꯤꯁꯤꯡꯁꯤ ꯄꯥꯔꯇꯤꯁꯤꯄꯦꯁꯟꯗ ꯌꯥꯝꯅ ꯊꯋꯥꯏ ꯌꯥꯎꯔꯤ ꯏꯁꯝ ꯁꯝꯅ ꯍꯥꯏꯔꯕꯗ ꯑꯩꯈꯣꯏ ꯍꯧꯖꯤꯛ ꯅꯨꯄꯤꯁꯤꯡ ꯑꯩꯈꯣꯏꯒꯤ ꯖꯦꯅꯔꯦꯜ ꯑꯦꯂꯦꯛꯁꯟꯗ ꯃꯣꯏꯒꯤ ꯑꯩꯈꯣꯏꯒꯤ ꯄꯥꯔꯁꯦꯟꯇꯦꯖ ꯌꯥꯝ ꯋꯥꯡꯏ ꯚꯣꯠ ꯂꯦꯞꯄꯒꯤ ꯆꯥꯡ ꯄꯥꯔꯇꯤꯁꯤꯄꯦꯁꯟ ꯑꯩꯈꯣꯏꯅ ꯏꯟꯗꯤꯌꯥꯒꯤ ꯑꯩꯈꯣꯏꯒꯤ ꯀꯟꯁꯇꯤꯇ꯭ꯌꯨꯁꯟꯒꯤ ꯃꯇꯨꯡ ꯏꯟꯅꯗꯤ ꯅꯨꯄꯤꯁꯤꯡꯁꯨ ꯑꯦꯅꯤ ꯃꯐꯝꯗ ꯄꯥꯔꯇꯤꯁꯤꯄꯦꯠ ꯇꯧꯕꯗ ꯃꯣꯏꯗ ꯑꯊꯤꯡꯕ ꯃꯣꯏꯗ ꯑꯣꯕꯖꯦꯛꯁꯟ ꯇꯧꯕ ꯑꯝꯇ ꯌꯥꯗꯦ ꯂꯥꯏꯔꯤꯛ ꯇꯝꯕꯗ ꯑꯣꯏꯒꯦꯔ ꯑꯦꯅꯤ ꯃꯣꯏꯅ ꯆꯠꯆꯕ ꯃꯇꯝꯗ ꯅꯨꯄꯤꯒꯤ ꯍꯤꯎꯃꯦꯟꯒꯤ ꯔꯤꯖꯥꯔꯕꯦꯁꯟ ꯌꯥꯝ ꯋꯥꯡꯅ ꯑꯣꯅ꯭ꯔ ꯇꯧꯔꯒ ꯂꯩ ꯑꯗꯩ ꯍꯤꯎꯃꯦꯟ ꯍꯥꯏꯕꯁꯤ ꯑꯩꯈꯣꯏ ꯃꯤꯄꯨꯡ ꯈꯨꯗꯤꯡꯃꯛꯅ ꯃꯣꯏꯕꯨ ꯁꯛꯇꯤ ꯃꯣꯏꯗꯁꯨ ꯂꯩ ꯑꯗꯨꯅ ꯏꯁꯝ ꯁꯝꯅ ꯍꯥꯏ ꯃꯣꯏ ꯗꯣꯛꯇ꯭ꯔ ꯑꯣꯏꯔꯦ ꯃꯣꯏꯅ ꯑꯣꯖꯥꯕꯨ ꯑꯣꯏꯔꯛꯀꯅꯤ ꯂꯣꯏꯅꯃꯛ ꯃꯣꯏꯅ ꯅꯨꯄꯤꯁꯤꯡꯒꯤ ꯔꯣꯜ ꯑꯌꯥꯝꯕꯅꯤ ꯃꯣꯏꯕꯨ ꯑꯩꯈꯣꯏꯅ ꯁꯃꯥꯖꯇ ꯃꯣꯏꯕꯨ ꯑꯩꯈꯣꯏꯅ ꯋꯥꯡꯅ ꯊꯝꯃꯤ ꯃꯈꯣꯏꯒꯤ ꯍꯣꯠꯅꯖꯃꯟꯅ ꯃꯈꯣꯏꯒꯤ ꯑꯩꯈꯣꯏꯒꯤ ꯈꯨꯡꯒꯪꯗ ꯑꯃꯁꯨꯡ ꯑꯩꯈꯣꯏꯒꯤ ꯃꯅꯤꯄꯨꯔ ꯍꯥꯏꯕ ꯁ꯭ꯇꯦꯠ ꯑꯃꯁꯨꯡ ꯏꯟꯗꯤꯌꯥꯁꯤꯗ ꯃꯈꯣꯏꯅ ꯄꯥꯔꯇꯤꯁꯤꯄꯦꯁꯟ ꯃꯣꯏꯒꯤ ꯃꯣꯏꯒꯤ ꯂꯦꯕ꯭ꯔ ꯋꯥꯛ ꯍꯥꯔꯠꯀꯤ ꯃꯇꯨꯡ ꯏꯟꯅ ꯃꯣꯏꯅ ꯑꯦꯛꯖꯥꯝ ꯊꯥꯔꯒ ꯏꯁꯝ ꯁꯝꯅ ꯍꯥꯏꯔꯕꯗ ꯌꯨ ꯄꯤ ꯑꯦꯁ ꯑꯦꯛꯖꯥꯝ ꯑꯥꯏ ꯑꯦꯁ ꯐꯥꯎꯔꯛꯄꯁꯨ ꯌꯥꯎꯏ ꯑꯗꯨꯒ ꯑꯥꯏ ꯑꯥꯔ ꯑꯦꯁ ꯑꯣꯏꯕꯁꯨ ꯌꯥꯎꯏ ꯑꯥꯏ ꯑꯦꯐ ꯑꯦꯁ ꯑꯣꯏꯕꯁꯨ ꯌꯥꯎꯔꯤ ꯑꯗꯨꯒ ꯏꯟꯗꯤꯌꯥꯟ ꯑꯦꯠꯃꯤꯅꯤꯁꯇ꯭ꯔꯦꯇꯤꯞ ꯁꯥꯔꯕꯤꯁꯇ ꯌꯥꯝ ꯌꯥꯝ ꯋꯥꯡꯕ ꯊꯥꯛꯁꯨ ꯄꯨꯔꯤ ꯏꯁꯝ ꯁꯝꯅ ꯍꯥꯏꯔꯕꯗ ꯑꯩꯈꯣꯏ ꯈꯨꯡꯒꯪꯗꯁꯨ ꯅꯨꯄꯤꯅ ꯗꯤ ꯁꯤ ꯑꯣꯏꯔꯤ ꯑꯗꯨꯒ ꯑꯦꯁ ꯗꯤ ꯁꯤ ꯑꯦꯁ ꯗꯤ ꯑꯣ ꯗꯣꯛꯇ꯭ꯔ ꯂꯣꯏꯅ ꯑꯣꯐꯤꯁꯔꯒꯤ ꯒ꯭ꯔꯦꯠ ꯋꯥꯟꯒꯤ ꯊꯥꯛꯇꯁꯨ ꯃꯣꯏꯅ ꯄꯥꯏ ꯂꯣꯏꯅ ꯑꯣꯏꯔꯤ ꯑꯗꯨꯅ ꯌꯥꯔꯤꯃꯈꯩ ꯅꯨꯄꯤꯁꯤꯡꯁꯤꯅ ꯑꯩꯈꯣꯏꯒꯤ ꯁꯃꯥꯖꯇ ꯑꯍꯣꯡꯕ ꯄꯨꯕꯤꯔꯛꯄꯅꯤ ꯃꯈꯣꯏꯅ ꯃꯈꯣꯏ ꯌꯥꯎꯗ꯭ꯔꯒꯗꯤ ꯑꯩꯈꯣꯏ ꯀꯩꯗꯧꯅꯨꯡꯗ ꯑꯩꯈꯣꯏꯒꯤ ꯆꯥꯎꯈꯠꯄ ꯍꯥꯏꯕꯁꯤ ꯂꯥꯛꯑꯣꯏ ꯑꯗꯨꯅ ꯑꯩꯈꯣꯏꯅ ꯃꯐꯝ ꯈꯨꯗꯤꯡꯃꯛꯇ ꯅꯨꯄꯤꯕꯨꯁꯨ ꯑꯩꯈꯣꯏꯅ ꯃꯈꯣꯏꯕꯨꯁꯨ ꯑꯩꯈꯣꯏꯅ ꯄ꯭ꯔꯣꯇꯦꯛꯁꯟ ꯇꯧꯕꯤꯒꯗꯕꯅꯤ ꯔꯦꯁꯄꯦꯛ ꯄꯤꯕꯤꯒꯗꯕꯅꯤ ꯃꯈꯣꯏꯒꯤ ꯀꯣꯇꯥ ꯑꯩꯈꯣꯏꯒꯤ ꯐꯪꯍꯟꯕꯤꯒꯗꯕꯅꯤ ꯐꯪꯁꯨ ꯐꯪꯍꯜꯂꯤ ꯑꯗꯣ ꯃꯇꯨꯡꯗꯁꯨ ꯅꯨꯄꯤꯁꯤꯡ ꯑꯣꯏꯕꯁꯤꯡꯅꯁꯨ ꯁꯤꯒꯨꯝꯕꯁꯤ ꯍꯣꯠꯅꯕꯁꯤ ꯂꯦꯞꯄ ꯌꯥꯗꯦ ꯑꯗꯨꯒ ꯑꯩꯈꯣꯏꯕꯨ ꯀꯗꯥꯏ ꯀꯗꯥꯏꯗ ꯑꯩꯈꯣꯏꯒꯤ ꯇꯧꯕ ꯌꯥꯏ ꯖꯒꯥ ꯑꯩꯈꯣꯏ ꯂꯥꯏꯔꯤꯛ ꯇꯝꯕ ꯃꯇꯝꯗꯈꯣꯏꯒꯤ ꯐ꯭ꯔꯤꯂꯤ ꯑꯣꯏꯕ ꯌꯥꯝꯅ ꯁꯥꯟꯇꯤ ꯑꯣꯏꯕ ꯚꯥꯏꯌꯣꯂꯦꯟꯁ ꯌꯥꯎꯗꯕ ꯃꯐꯝꯗ ꯃꯈꯣꯕꯨꯁꯨ ꯑꯩꯈꯣꯏꯅ ꯋꯤꯗꯥꯎꯠ ꯚꯥꯏꯌꯣꯂꯦꯟꯁꯇ ꯃꯣꯏꯁꯨ ꯄꯥꯔꯇꯤꯁꯤꯄꯦꯁꯟ ꯄꯤꯕꯤꯒꯗꯃꯤ ꯀꯩꯗꯧꯅꯨꯡꯗ ꯚꯥꯏꯌꯣꯂꯦꯟꯁ ꯇꯧꯔꯣꯏꯗꯕꯅꯤ ꯅꯨꯄꯤ ꯑꯉꯥꯡꯗ ꯇꯥꯊꯤ ꯇꯥꯑꯣꯏꯅ ꯑꯩꯈꯣꯏꯅ ꯉꯥꯡꯕ ꯈꯣꯟ ꯀꯟꯕ ꯂꯥꯎꯁꯟꯕ ꯃꯣꯏꯕꯨ ꯅꯝꯊꯕꯤꯕ ꯁꯤ ꯇꯧꯕ ꯌꯥꯏ ꯌꯥꯗꯦ ꯍꯥꯏꯕꯁꯤ ꯑꯩꯈꯣꯏ ꯍꯥꯏꯕꯤꯔꯣꯏꯗꯕꯅꯤ ꯃꯈꯣꯏꯁꯨ ꯊꯦꯡꯅꯍꯟꯒꯗꯝꯅꯤ ꯑꯗꯨꯒ ꯄꯥꯔꯇꯤꯁꯤꯄꯦꯁꯟ ꯇꯧꯍꯟꯕꯤꯒꯗꯕꯅꯤ